ꯑꯩꯈꯣꯏꯒꯤ ꯃꯁꯥꯅꯥ ꯃꯐꯝ ꯑꯁꯤꯗ ꯈ꯭ꯋꯥꯏꯗꯒꯤ ꯁꯥꯟꯅꯔꯤꯁꯤꯗꯤ ꯃꯨꯛꯅꯥ ꯃꯨꯛꯅꯥ ꯂꯝꯖꯦꯟ ꯍꯥꯏꯗꯅ ꯑꯃ ꯂꯩ ꯃꯨꯛꯅꯥ ꯂꯝꯖꯦꯟꯁꯤ ꯃꯇꯧ ꯀꯔꯝꯅ ꯁꯥꯟꯅꯩ ꯍꯥꯏꯕ ꯀꯥꯟꯗ ꯑꯩꯈꯣꯏꯒꯤ ꯅꯨꯡꯊꯤꯟꯗꯒꯤ ꯒ꯭ꯔꯨꯞ ꯑꯅꯤ ꯈꯥꯏꯗꯣꯛꯑꯒ ꯒ꯭ꯔꯨꯞ ꯑꯅꯤꯁꯤꯗ ꯅꯥꯀꯟ ꯑꯃꯗ ꯃꯤ ꯇꯔꯦꯠ ꯇꯔꯦꯠ ꯂꯩꯒꯅꯤ ꯇꯔꯦꯠ ꯇꯔꯦꯠꯁꯤꯅ ꯂꯝꯕꯥ ꯑꯅꯤ ꯑꯅꯤ ꯃꯤ ꯑꯃꯃꯝ ꯊꯦꯡꯅꯒꯗꯕꯅꯤ ꯊꯦꯡꯅꯔꯤꯕ ꯂꯝꯕꯥ ꯁꯤꯗ ꯁꯨꯝ ꯃꯊꯪ ꯃꯊꯪ ꯁꯨꯝ ꯁꯥꯟꯅꯔꯛꯄꯗ ꯑꯩꯈꯣꯏꯒꯤ ꯈ꯭ꯋꯥꯏꯗꯒꯤ ꯌꯥꯝꯅ ꯊꯣꯏꯕꯁꯤꯅ ꯖꯥꯇ꯭ꯔꯥ ꯍꯥꯏ ꯁꯥꯟꯅꯗꯣꯏꯒꯤ ꯁꯥꯟꯅꯔꯤꯕ ꯃꯑꯣꯡꯁꯤꯅ ꯂꯦꯡ ꯂꯦꯡ ꯊꯦꯡꯒꯥꯏꯅꯔꯒ ꯀꯣꯟꯅꯔꯒ ꯁꯥꯟꯅꯒꯗꯕꯅꯤ ꯁꯥꯟꯅꯔꯤꯕ ꯁꯤꯗ ꯖꯁ ꯑꯍꯨꯝꯅ ꯌꯦꯡꯁꯤꯟꯒꯅꯤ ꯖꯁ ꯑꯍꯨꯝꯁꯤꯅ ꯖꯁ ꯑꯅꯤꯒꯤ ꯃꯣꯠ ꯌꯦꯡꯒꯅꯤ ꯑꯗꯨꯒ ꯁꯥꯟꯅꯔꯤꯁꯤꯅ ꯁꯥꯟꯅꯔꯣꯏ ꯑꯅꯤꯁꯤꯅ ꯃꯅꯝꯁꯦ ꯂꯩꯕꯥꯛꯇ ꯇꯥꯔꯣꯏꯗꯕꯅꯤ ꯂꯩꯕꯥꯛꯇ ꯇꯥꯕꯗꯨꯅ ꯑꯄꯣꯕ ꯀꯧꯔꯦ ꯂꯩꯕꯥꯛꯇ ꯇꯥꯗꯅꯉꯥꯏ ꯁꯥꯟꯅꯒꯗꯕꯅꯤ ꯑꯗꯣ ꯀꯔꯤꯒꯨꯝꯕ ꯆꯦꯞꯅ ꯇꯨꯔꯒꯅ ꯃꯦꯁ ꯑꯗꯣ ꯅꯧꯅ ꯑꯃꯨꯛ ꯃꯀꯣꯛꯇꯒꯤ ꯍꯧꯒꯅꯤ ꯃꯀꯣꯛꯇꯒꯤ ꯍꯧꯔꯒ ꯃꯣꯏ ꯃꯦꯁꯇꯨ ꯑꯃꯨꯛ ꯑꯗꯣ ꯃꯈꯣꯏꯁꯦ ꯃꯤꯅꯤꯠ ꯑꯍꯨꯝ ꯅꯠꯇ꯭ꯔꯒꯅ ꯃꯉꯥ ꯃꯦꯁ ꯑꯃꯗ ꯁꯥꯟꯅꯒꯜꯂꯤ ꯁꯝꯖꯤ ꯅꯨꯡꯖꯤ ꯄꯨꯂꯞ ꯍꯥꯞꯀꯅꯤ ꯃꯣꯏ ꯃꯨꯛꯅꯥ ꯁꯥꯟꯅꯕꯒꯤ ꯗ꯭ꯔꯦꯁ ꯂꯩ